ꯍꯦꯜꯂꯣ ꯁꯤ ꯑꯦꯝ ꯒꯦꯠ ꯇ꯭ꯔꯦꯚꯦꯜꯒꯤ ꯑꯦꯖꯦꯟ ꯑꯣꯏꯔꯕ꯭ꯔꯥ ꯑꯩꯅ ꯉꯔꯥꯡ ꯁꯦꯅꯥꯄꯇꯤꯗꯒꯤ ꯏꯝꯐꯥꯜ ꯆꯠꯅꯕ ꯀꯥꯔ ꯑꯃ ꯕꯨꯛ ꯇꯧꯕꯅꯦꯕ ꯑꯗꯨ ꯗ꯭ꯔꯥꯏꯚꯔꯗꯣ ꯑꯩꯒꯤ ꯂꯩꯐꯝꯗ ꯈꯪꯕ ꯉꯝꯗ꯭ꯔꯦ ꯍꯥꯏꯑꯦ ꯑꯗꯨ ꯑꯩꯗꯤ ꯁꯤ ꯇꯨꯜ ꯒꯦꯠꯀꯤ ꯃꯅꯥꯛꯇ ꯂꯦꯞꯇꯨꯅ ꯉꯥꯏꯔꯦꯕ ꯑꯗꯣ ꯃꯥꯕꯨ ꯈꯨꯔ ꯊꯨꯅ ꯂꯥꯛꯅꯕ ꯍꯥꯏꯕꯤꯌꯣ